ꯑꯩꯒꯤ ꯑꯣꯏꯅꯗꯤ ꯀ꯭ꯔꯥꯐ ꯑꯁꯤ ꯌꯥꯝ ꯄꯥꯝꯖꯩ ꯑꯃꯁꯨꯡ ꯀ꯭ꯔꯥꯐꯄꯨ ꯑꯣꯏꯔꯒꯗꯤ ꯐꯥꯏꯚ ꯃꯤꯅꯤꯠꯁ ꯀ꯭ꯔꯥꯐ ꯑꯣꯏꯔꯁꯨ ꯑꯣꯟꯂꯥꯏꯟ ꯍꯦꯛꯇ ꯌꯦꯡꯉꯒ ꯑꯩ ꯏꯁꯥꯅ ꯍꯦꯛꯇ ꯁꯥꯕ ꯉꯝꯖꯩ ꯁꯦꯝꯕ ꯉꯝꯖꯩ ꯑꯗꯨꯒ ꯂꯣꯟꯕꯁꯨ ꯌꯥꯝ ꯄꯥꯝꯖꯩ ꯐꯤ ꯂꯣꯟꯕꯒꯨꯝꯕ ꯐꯤ ꯂꯣꯜꯂꯒ ꯁꯦꯝꯕ ꯂꯩ ꯁꯦꯝꯕ ꯀꯥꯔꯇꯨꯟ ꯁꯦꯝꯕꯒꯨꯝꯕꯁꯨ ꯌꯥꯝꯅ ꯄꯥꯝꯃꯦ ꯑꯗꯨꯁꯨ ꯀ꯭ꯔꯥꯐ ꯃꯈꯜ ꯑꯃꯅꯤ ꯀ꯭ꯔꯥꯐꯅ ꯑꯩꯒꯤ ꯑꯩꯒꯤ ꯑꯩꯉꯣꯟꯗ ꯀꯌꯥꯒꯤ ꯃꯇꯤꯛ ꯄꯥꯝꯖꯩ ꯍꯥꯏꯕꯁꯤ ꯑꯩ ꯏꯁꯥꯁꯨ ꯌꯥꯝꯅ ꯁꯦꯝꯕ ꯈꯣꯠꯄ ꯄꯥꯝꯖꯩ ꯑꯗꯨꯒ ꯁꯤꯗꯒꯤ ꯍꯦꯟꯅ ꯑꯩꯒꯤ ꯋꯥꯈꯜꯅ ꯑꯥꯏꯗꯤꯌꯥ ꯑꯅꯧ ꯑꯅꯧꯕ ꯊꯣꯛꯂꯛꯑꯕꯁꯨ ꯑꯩꯅ ꯑꯅꯧ ꯑꯅꯧꯕ ꯑꯥꯏꯗꯤꯌꯥ ꯀꯌꯥ ꯈꯜꯂꯒ ꯁꯦꯝꯕ ꯁꯦꯝꯈꯤꯕ ꯍꯥꯏꯕꯁꯤ ꯑꯩꯉꯣꯟꯗ ꯌꯥꯝ ꯍꯔꯥꯎꯖꯕꯅꯤ ꯑꯩꯉꯣꯟꯗ ꯌꯥꯝ ꯄꯥꯝꯖꯩ ꯑꯗꯨꯅ ꯃꯔꯝ ꯑꯣꯏꯔꯒ ꯑꯩꯅ ꯀ꯭ꯔꯥꯐ ꯑꯁꯤ ꯌꯥꯝꯅ ꯂꯨꯅ ꯈꯟꯖꯩ ꯑꯗꯨ ꯑꯥꯔꯠꯁ ꯍꯥꯏꯕꯗꯤ ꯑꯥꯔꯠꯁꯤꯅ ꯑꯩ ꯌꯥꯝ ꯄꯥꯝꯗꯦ ꯑꯥꯔꯠ ꯑꯁꯤꯗꯤ ꯌꯥꯝꯅ ꯑꯥꯔꯠꯁꯤꯅ ꯗ꯭ꯔꯣꯋꯤꯡꯂꯣꯝꯗ ꯑꯌꯥꯝꯕ ꯆꯠꯂꯤ ꯗ꯭ꯔꯣꯋꯤꯡ ꯑꯃꯁꯨꯡ ꯃꯣꯏꯅ ꯑꯌꯥꯝꯕ ꯄꯦꯟꯇꯤꯡꯂꯣꯝꯗ ꯆꯠꯂꯤ ꯑꯗꯨꯒ ꯀ꯭ꯔꯥꯐ ꯑꯁꯤꯗꯤ ꯑꯩꯈꯣꯏꯅ ꯁꯥꯕ ꯍꯩꯕ ꯑꯩꯈꯣꯏꯅ ꯑꯥꯏꯗꯤꯌꯥ ꯀꯌꯥ ꯄꯨꯊꯣꯛꯑꯒ ꯁꯥꯕ ꯍꯩꯕ ꯑꯗꯨꯗꯨꯗ ꯑꯣꯏꯅ ꯆꯠꯂꯤ ꯑꯥꯏꯗꯤꯌꯥꯁꯦ ꯑꯅꯧ ꯑꯅꯧꯕ ꯀꯌꯥ ꯊꯣꯛꯂꯛꯄ ꯇꯥꯔꯒꯗꯤ ꯑꯩ ꯍꯦꯟꯅ ꯍꯦꯛꯇ ꯁꯦꯝꯃꯤ ꯍꯦꯛꯇ ꯁꯦꯝꯕ ꯍꯥꯏꯕꯁꯦ ꯑꯩꯉꯣꯟꯗ ꯌꯥꯝ ꯄꯥꯝꯖꯩ ꯑꯩꯉꯣꯟꯗ ꯑꯅꯧꯕ ꯁꯤꯖꯟ ꯁꯤꯖꯟꯒꯤ ꯀ꯭ꯔꯥꯐꯀꯨꯝꯕ ꯁꯤꯖꯟ ꯁꯤꯖꯟꯒꯤ ꯌꯥꯝ ꯇ꯭ꯔꯦꯟꯗꯤꯡ ꯑꯣꯏꯕ ꯄꯣꯠ ꯃꯌꯥꯝ ꯑꯁꯤ ꯀ꯭ꯔꯥꯐꯀꯤ ꯃꯔꯝꯗ ꯑꯣꯏꯔꯒꯗꯤ ꯑꯩ ꯑꯗꯨꯝ ꯁꯦꯝꯕ ꯉꯝꯃꯤ ꯑꯩ ꯑꯗꯨꯝ ꯄꯥꯝꯖꯅ ꯁꯦꯝꯃꯤ ꯑꯩꯉꯣꯟꯗ ꯋꯥꯕ ꯍꯥꯏꯕ ꯂꯩꯇꯦ ꯑꯩꯉꯣꯟꯗ ꯌꯦꯡꯊꯤꯕ ꯍꯥꯏꯕ ꯂꯩꯇꯦ ꯑꯁꯤ ꯃꯌꯥꯝꯁꯦ ꯑꯩꯅ ꯁꯤꯗ ꯁꯤꯌꯔ ꯇꯧꯔꯤꯁꯦ ꯑꯩꯅ ꯀꯌꯥꯝ ꯀꯌꯥꯒꯤ ꯃꯇꯤꯛ ꯀ꯭ꯔꯥꯐ ꯑꯁꯤ ꯄꯥꯝꯖꯒꯦ ꯍꯥꯏꯕꯗꯨ ꯑꯩꯅ ꯁꯤꯌꯔ ꯇꯧꯖꯕꯅꯤ ꯑꯁꯤꯗꯒꯤ ꯍꯦꯟꯅꯁꯨ ꯑꯩꯉꯣꯟꯗ ꯑꯥꯏꯗꯤꯌꯥꯁꯤ ꯃꯌꯥꯝ ꯑꯃ ꯊꯣꯛꯂꯛꯅꯕꯒꯤꯗꯃꯛꯇꯁꯨ ꯑꯩꯅꯁꯨ ꯈꯜꯂꯤ ꯁꯤꯗꯒꯤ ꯍꯦꯟꯅ ꯑꯩꯉꯣꯟꯗ ꯑꯥꯏꯗꯤꯌꯥ ꯀꯌꯥ ꯀꯌꯥ ꯄꯤꯅꯅꯕꯒꯤꯗꯃꯛꯇ ꯑꯩꯉꯣꯟꯗ ꯑꯥꯏꯗꯤꯌꯥ ꯀꯌꯥ ꯀꯌꯥ ꯊꯣꯛꯂꯛꯅꯕꯒꯤꯗꯃꯛꯇ ꯈꯜꯂꯤ